ꯇ꯭ꯔꯤꯠꯃꯦꯟ ꯄ꯭ꯔꯣꯁꯤꯗꯨꯔꯁꯤ ꯃꯥꯒꯤ ꯃꯥꯏ ꯁꯣꯛꯏꯕꯒꯤ ꯃꯇꯨꯡ ꯏꯟꯅ ꯇ꯭ꯔꯤꯠꯃꯦꯟ ꯇꯧꯒꯅꯤ ꯁꯝꯅ ꯍꯥꯏꯕꯗ ꯃꯥꯏꯅꯔ ꯑꯦꯕꯦꯖꯟ ꯑꯣꯏꯔꯣ ꯑꯗꯒꯤ ꯂꯦꯁꯦꯔꯦꯁꯟꯕꯨ ꯑꯣꯏꯔꯣ ꯑꯗꯒꯤ ꯀꯣꯟꯇ꯭ꯌꯨꯖꯟꯒꯨꯝꯕ ꯑꯣꯏꯔꯣ ꯑꯗꯨꯗꯤ ꯖꯁ ꯑꯩꯈꯣꯏꯅ ꯐꯥꯔꯁ ꯑꯦꯗ ꯄꯤꯔꯒ ꯑꯗꯨꯝ ꯇꯧꯕ ꯌꯥꯏ ꯅꯠꯇ꯭ꯔꯒ ꯐ꯭ꯔꯦꯛꯆꯔꯒꯨꯝꯕ ꯕꯣꯟ ꯐ꯭ꯔꯦꯛꯆꯔꯒꯨꯝꯕ ꯌꯥꯝ ꯗꯤꯞ ꯂꯦꯁꯦꯂꯦꯁꯟꯒꯨꯝꯕ ꯑꯣꯏꯔꯒꯗꯤ ꯑꯣꯟ ꯗ ꯁ꯭ꯄꯣꯠ ꯑꯩꯈꯣꯏꯅ ꯇ꯭ꯔꯤꯠꯃꯦꯟ ꯇꯧꯕ ꯌꯥꯗꯕꯅꯤꯅ ꯖꯁ ꯐꯥꯔꯁ ꯑꯦꯗ ꯄꯤꯔꯒ ꯑꯩꯈꯣꯏꯅ ꯍꯌꯥꯔ ꯁꯦꯟꯇꯔꯗ ꯔꯤꯐꯔ ꯇꯧꯒꯅꯤ